ꯑꯩꯒꯤ ꯀꯜꯆꯔꯗ ꯌꯥꯝꯅ ꯃꯔꯨ ꯑꯣꯏꯕ ꯊꯕꯛ ꯍꯥꯏꯔꯒꯗꯤ ꯐꯤꯖꯦꯠ ꯆꯛꯆꯥ ꯑꯗꯨꯗꯒꯤ ꯋꯥꯉꯥꯡ ꯁꯍꯥꯡ ꯑꯗꯨꯗꯒꯤ ꯊꯛꯁꯤ ꯈꯥꯁꯤ ꯍꯥꯏꯔꯤꯕ ꯃꯈꯩꯁꯤꯅ ꯑꯩꯅ ꯈ꯭ꯋꯥꯏꯌꯥꯝꯅ ꯃꯔꯨ ꯑꯣꯏ ꯍꯥꯏꯅ ꯈꯜꯂꯦ ꯑꯗꯨ ꯐꯤꯖꯦꯠ ꯆꯛꯆꯥ ꯍꯥꯏꯔꯀꯥꯟꯗ ꯑꯩꯈꯣꯏ ꯑꯩꯈꯣꯏ ꯃꯅꯤꯄꯨꯔꯗ ꯈꯛꯇꯪ ꯐꯪꯕ ꯃꯣꯏꯔꯥꯡ ꯐꯤ ꯑꯗꯨꯗꯩ ꯔꯥꯅꯤ ꯐꯤ ꯑꯁꯤꯅ ꯆꯤꯡꯕ ꯃꯌꯥꯝ ꯑꯃ ꯂꯩꯔꯦ ꯑꯗꯨꯒ ꯀꯜꯆꯔꯒ ꯃꯔꯤ ꯂꯩꯅꯕ ꯑꯩꯈꯣꯏꯒꯤ ꯖꯒꯣꯏ ꯏꯁꯩ ꯍꯥꯏꯔꯗꯤ ꯂꯥꯏ ꯍꯔꯥꯎꯕꯒꯤ ꯖꯒꯣꯏ ꯈꯝꯕ ꯊꯣꯏꯕꯤꯒꯤ ꯖꯒꯣꯏ ꯑꯁꯤꯅ ꯆꯤꯡꯕ ꯃꯌꯥꯝ ꯑꯃ ꯂꯩꯌꯦ ꯑꯩꯈꯣꯏꯒꯤ ꯄꯤꯊ꯭ꯔꯤꯕꯤꯁꯤꯗ ꯁꯛꯇꯥꯛꯂꯤꯕ ꯑꯩꯈꯣꯏ ꯃꯅꯤꯄꯨꯔꯅꯤ ꯍꯥꯏꯕꯒꯤ ꯃꯅꯤꯄꯨꯔꯤꯅꯤ ꯍꯥꯏꯕꯒꯤ ꯁꯛ ꯇꯥꯛꯂꯤꯁꯦ ꯑꯩꯈꯣꯏꯒꯤ ꯀꯜꯆꯔ ꯖꯒꯣꯏ ꯏꯁꯩ ꯑꯗꯨꯗꯒꯤ ꯐꯤꯖꯦꯠ ꯆꯛꯆꯥ ꯑꯁꯤꯅ ꯑꯣꯏꯍꯜꯂꯦ ꯑꯗꯨꯒ ꯁꯤꯒꯤ ꯑꯣꯛꯀꯨꯄꯦꯁꯟ ꯁꯤꯒꯤ ꯊꯕꯛ ꯊꯧꯔꯝꯖꯤꯗꯒꯤ ꯌꯥꯝꯅ ꯂꯥꯞꯊꯣꯛꯄ ꯌꯥꯝꯅ ꯀꯩ ꯍꯥꯏꯇꯥꯔꯦ ꯇꯧꯗꯕ ꯌꯥꯝꯅ ꯂꯥꯞꯊꯣꯛꯅ ꯂꯩꯕ ꯃꯤ ꯃꯌꯥꯝ ꯑꯃ ꯂꯩꯌꯦ ꯑꯗꯣ ꯃꯤꯁꯤꯡꯗꯣ ꯑꯗꯨꯒꯤ ꯃꯦꯟ ꯔꯤꯖꯟ ꯑꯃ ꯑꯣꯏꯔꯗꯤ ꯀꯩꯒꯤꯅꯣ ꯍꯥꯏꯔꯀꯥꯟꯗ ꯑꯩꯈꯣꯏꯒꯤ ꯂꯟ ꯂꯦꯞꯁꯤꯟꯕ ꯄꯩꯁꯥ ꯇꯥꯟꯕꯒꯤ ꯂꯝꯕꯤꯁꯤꯗ ꯂꯣꯏꯅ ꯆꯠꯅꯒꯤꯕꯒꯤ ꯑꯩꯈꯣꯏꯅ ꯑꯁꯤꯒꯤ ꯊꯕꯛ ꯊꯧꯔꯝꯁꯤꯡꯗ ꯀꯥꯎꯊꯣꯛꯑꯒ ꯄꯩꯁꯥ ꯇꯥꯟꯕꯒꯤ ꯂꯝꯕꯤꯗ ꯂꯣꯏ ꯆꯠꯄꯅꯦꯅ ꯍꯥꯏꯅꯤꯡꯉꯤ